ꯑꯩꯅ ꯅꯣꯡꯃꯒꯤ ꯊꯣꯡꯒꯗꯕ ꯀꯔꯤꯗꯣ ꯑꯦꯟꯁꯥꯡꯗꯣ ꯑꯆꯝꯕ ꯑꯣꯏꯔꯒꯅ ꯑꯗꯨꯝ ꯆꯝꯅ ꯀꯩꯗꯩꯔꯦ ꯁꯥ ꯉꯥ ꯊꯣꯡꯒꯗꯕ ꯑꯣꯏꯔꯒꯅ ꯑꯥ ꯑꯋꯥꯠꯄ ꯑꯥ ꯆꯅꯝ ꯇꯤꯜꯍꯧꯗꯩꯆꯤꯡꯕ ꯃꯁꯂꯥ ꯀꯩꯀꯥꯗꯨ ꯑꯋꯥꯠꯄꯁꯤꯡꯗꯨ ꯗꯨꯀꯥꯟꯗꯒꯤ ꯂꯧꯖꯔꯨꯔꯦ ꯑꯗꯨꯒ ꯆꯅꯝ ꯀꯩꯀꯥ ꯇꯤꯜꯍꯧ ꯀꯩꯀꯥꯗꯨ ꯂꯣꯏꯅ ꯁꯦꯝꯗꯣꯛꯆꯔꯦ ꯆꯥꯝꯊꯣꯛꯑꯦ ꯁꯨꯔꯦ ꯑꯗꯨꯒ ꯐꯖꯅ ꯊꯝꯃꯦ ꯑꯗꯨꯒ ꯊꯥꯎ ꯍꯩꯖꯔꯦ ꯈꯥꯡ ꯊꯥꯡꯒꯠꯆꯔꯦ ꯑꯗꯨꯒ ꯊꯥꯎ ꯃꯨꯜꯂꯛꯄ ꯃꯇꯝꯗ ꯇꯦꯖꯄꯇꯥ ꯍꯥꯟꯅ ꯊꯥꯊꯖꯔꯦ ꯑꯗꯨꯒꯤ ꯃꯇꯨꯡꯗ ꯇꯤꯜꯍꯧ ꯊꯥꯊꯖꯔꯦ ꯇꯤꯜꯍꯧꯗꯨ ꯐꯖꯅ ꯃꯨꯟꯅ ꯈꯔ ꯉꯥꯡꯂꯤ ꯉꯥꯡꯂꯤ ꯇꯧꯔꯛꯄꯐꯥꯎ ꯑꯁꯤ ꯉꯧꯔꯕ ꯃꯇꯨꯡꯗ ꯆꯅꯝ ꯁꯤꯡ ꯍꯥꯞꯆꯔꯦ ꯑꯗꯨꯒ ꯑꯃꯨꯛꯀ ꯉꯧꯖꯔꯦ ꯉꯥꯏꯍꯥꯛꯇꯪ ꯉꯧꯔꯕ ꯃꯇꯨꯡꯗ ꯑꯃꯨꯛꯀ ꯑꯩꯒꯤ ꯃꯁꯥꯂꯥ ꯀꯩꯀꯥꯗꯨ ꯀꯔꯤꯗ ꯆꯪꯒꯗꯕ ꯃꯁꯥꯂꯥꯁꯤꯡꯗꯨ ꯂꯣꯏꯅ ꯊꯥꯛꯆꯔꯦ ꯑꯗꯨꯒ ꯃꯤꯅꯠ ꯃꯉꯥ ꯇꯔꯥꯃꯨꯛꯁꯤ ꯐꯖꯅ ꯉꯧꯖꯩ ꯃꯃꯨꯠ ꯇꯥꯅ ꯊꯋꯥꯏ ꯌꯥꯎꯅ ꯊꯣꯡꯂꯕꯗꯤ ꯑꯦꯟꯁꯥꯡ ꯑꯗꯨ ꯍꯥꯎꯅꯕꯒꯤꯗꯃꯛꯇ ꯌꯥꯝꯅ ꯄꯨꯛꯅꯤꯡ ꯆꯪꯅ ꯉꯧꯒꯗꯕꯅꯤ ꯐꯖꯅ ꯉꯧꯖꯔꯦ ꯃꯍꯤ ꯀꯪꯁꯜꯂꯛꯄ ꯃꯇꯝꯗ ꯏꯁꯤꯡꯁꯤ ꯈꯔ ꯆꯥꯏꯔ ꯆꯥꯏꯔꯒ ꯃꯁꯂꯥꯗꯨ ꯃꯨꯟꯅ ꯉꯧꯔꯕ ꯃꯇꯨꯡꯗ ꯁꯥꯗꯨ ꯍꯥꯞꯆꯔꯦ ꯁꯥꯁꯤ ꯍꯥꯞꯆꯤꯜꯂꯕ ꯃꯇꯨꯡꯗ ꯑꯃꯨꯛꯀꯁꯨ ꯑꯣꯠꯈꯥꯏꯔꯒ ꯐꯖꯅ ꯉꯧꯖꯔꯦ ꯃꯁꯥꯒꯤ ꯁꯥꯗꯒꯤ ꯊꯣꯛꯂꯛꯄ ꯃꯍꯤ ꯑꯗꯨ ꯂꯣꯏꯗ꯭ꯔꯤ ꯐꯥꯎꯕꯁꯤ ꯉꯧꯖꯔꯦ ꯑꯗꯨꯒꯤ ꯃꯇꯨꯡꯗ ꯑꯃꯨꯛ ꯃꯍꯤ ꯈꯔ ꯍꯥꯞꯆꯔꯦ ꯏꯁꯤꯡ ꯈꯤꯇꯪ ꯀꯩꯗꯧꯔꯒ ꯁꯥꯗꯨ ꯃꯨꯟꯅꯕꯒꯤ ꯆꯥꯡꯗ ꯇꯧꯔꯒ ꯃꯨꯜꯍꯜꯂꯕ ꯃꯇꯨꯡꯗ ꯃꯨꯟꯗꯔꯤꯐꯥꯎꯕ ꯉꯧꯖꯔꯦ ꯑꯗꯨꯒ ꯃꯍꯤ ꯍꯥꯞꯄꯦ ꯃꯨꯜꯂꯛꯑꯕ ꯃꯇꯝꯗ ꯃꯍꯤ ꯍꯥꯞꯄꯦ ꯑꯗꯨꯒ ꯊꯨꯝ ꯀꯩꯀꯥꯗꯨ ꯌꯦꯡꯉꯦ ꯆꯞ ꯆꯥꯔꯦ ꯍꯥꯏꯔꯕ ꯃꯇꯨꯡꯗ ꯁꯧꯍꯟꯖꯔꯦ ꯑꯗꯨꯒ ꯐꯗꯤꯒꯣꯝ ꯊꯥꯛꯑꯦ ꯁꯧꯔꯛꯑꯕ ꯃꯇꯨꯡꯗ ꯈꯔ ꯀꯨꯏꯅ ꯁꯧꯍꯟꯕꯅꯗꯤ ꯍꯥꯎꯕ ꯍꯦꯜꯂꯤ ꯏꯁꯤꯡ ꯍꯦꯛꯇ ꯍꯥꯞꯆꯤꯟꯕꯒ ꯍꯦꯛꯇ ꯀꯔꯤ ꯇꯧꯕꯁꯨ ꯑꯦꯟꯁꯥꯡꯗꯨ ꯍꯥꯎꯔꯣꯏ ꯃꯃꯨꯠ ꯇꯥꯅ ꯐꯖꯅ ꯃꯍꯤꯗꯨ ꯆꯤꯁꯟꯅ ꯐꯖꯅ ꯁꯧꯍꯜꯂꯕ ꯃꯇꯨꯡꯗ ꯐꯗꯤꯒꯣꯝ ꯊꯥꯛꯆꯔꯦ ꯑꯗꯨꯒ ꯃꯅꯝ ꯅꯨꯡꯁꯤꯕ ꯃꯁꯂꯥ ꯈꯪꯗꯦ ꯀꯔꯤ ꯈꯪꯗꯦ ꯂꯣꯏꯔꯛꯄꯗꯨꯗ ꯈꯔ ꯍꯥꯞꯆꯤꯟꯖꯔꯦ ꯑꯗꯨꯒ ꯂꯣꯏꯁꯟꯖꯔꯦ